ꯑꯩꯍꯥꯛꯅ ꯑꯩꯒꯤ ꯄꯥꯝꯕꯤꯁꯤꯡꯒꯤꯗꯃꯛ ꯑꯩꯒꯤ ꯄꯥꯝꯕꯤꯁꯤꯡꯗꯣ ꯍꯦꯟꯅ ꯃꯁꯥ ꯐꯅꯕꯒꯤꯗꯃꯛ ꯑꯗꯒꯤ ꯇꯤꯟꯖꯪ ꯀꯥꯏꯖꯪꯗꯅꯕ ꯃꯍꯩ ꯃꯔꯣꯡ ꯐꯖꯅ ꯄꯥꯟꯅꯕꯒꯤꯗꯃꯛꯇ ꯍꯦꯟꯅ ꯈꯪꯅꯕꯒꯤꯗꯃꯛꯇ ꯄꯥꯎꯇꯥꯛ ꯂꯧꯕꯁꯦ ꯑꯗꯨꯝ ꯑꯩꯈꯣꯏꯅ ꯀꯩꯍꯥꯏꯅꯤ ꯕꯖꯥꯔꯗ ꯐꯪꯕ ꯂꯥꯏꯔꯤꯛꯀꯨꯝꯕ ꯑꯗꯨꯗꯒꯤꯁꯨ ꯑꯗꯨꯝ ꯄꯥꯏ ꯑꯗꯨꯗꯒꯤ ꯍꯧꯖꯤꯛꯇꯤ ꯏꯟꯇ꯭ꯔꯅꯦꯠꯀꯤ ꯈꯨꯊꯥꯡꯗꯒꯤꯁꯨ ꯗꯨꯝ ꯌꯦꯡꯖꯩ ꯑꯗꯨꯒ ꯌꯥꯝꯅ ꯅꯨꯡꯉꯥꯏꯕ ꯃꯑꯣꯡꯗ ꯌꯦꯡꯕ ꯌꯥꯕ ꯒꯤ ꯃꯈꯜ ꯃꯈꯜ ꯄ꯭ꯂꯦꯠꯐꯣꯔꯝ ꯂꯩꯔꯦꯗꯅꯀꯣ ꯍꯧꯖꯤꯛꯇꯤ ꯌꯨꯇ꯭ꯌꯨꯞꯇ ꯀꯩꯗ ꯑꯗꯨꯝ ꯚꯤꯗꯤꯑꯣ ꯃꯇꯦꯛ ꯃꯇꯦꯛꯀꯨꯝꯕꯁꯨ ꯑꯗꯨꯝ ꯌꯦꯡꯖꯩ ꯃꯤꯅꯒꯨꯝꯕ ꯇꯧꯕ ꯌꯦꯡꯉꯒ ꯑꯗꯨꯝ ꯃꯇꯧ ꯇꯝꯃꯒ ꯇꯝꯃꯒ ꯑꯗꯨꯃꯥꯏꯅ ꯇꯧꯏ ꯑꯗꯨꯗꯒꯤ ꯍꯧꯖꯤꯛꯇꯤ ꯑꯃꯨꯛ ꯉꯁꯥꯏꯒꯤ ꯌꯨꯇ꯭ꯌꯨꯕꯔ ꯍꯥꯏꯕꯗꯨꯗ ꯑꯩꯈꯣꯏꯒꯤ ꯑꯩꯈꯣꯏꯒꯤ ꯃꯅꯤꯄꯨꯔꯒꯤ ꯑꯣꯏꯅ ꯐꯥꯔꯃꯔ ꯂꯥꯏꯔꯦꯟꯃꯃꯤꯠꯀꯥꯏꯅ ꯂꯩꯕꯗꯣ ꯃꯥꯅ ꯑꯗꯨꯝ ꯇꯧꯕꯗꯨꯁꯨ ꯍꯥꯏꯐꯦꯠ ꯍꯥꯏꯐꯦꯠꯀ ꯌꯦꯡꯕ ꯑꯗꯨꯝ ꯌꯥꯎꯏ ꯑꯗꯒꯤ ꯀ꯭ꯔꯦꯖꯤ ꯁꯦꯟꯁꯦ ꯁꯦꯟꯁꯩ ꯀꯥꯏꯅ ꯑꯩꯈꯣꯏꯒꯤ ꯉꯁꯥꯏ ꯁꯥꯎꯠ ꯏꯟꯗꯤꯌꯥꯔꯣꯝꯗꯒꯤ ꯐꯥꯔꯃꯔ ꯃꯣꯏꯁꯦ ꯅꯍꯥ ꯐꯥꯔꯃꯔ ꯅꯍꯥ ꯑꯩꯈꯣꯏꯒꯤ ꯑꯅꯧꯕ ꯌꯥꯑꯣꯜ ꯑꯃꯒ ꯔꯤꯕꯣꯂꯨꯁꯟ ꯑꯃ ꯄꯨꯗꯨꯅ ꯂꯥꯛꯏꯕ ꯃꯣꯏꯒꯨꯝꯕꯁꯦ ꯁꯤꯗꯒꯤ ꯑꯗꯨꯝ ꯌꯦꯡꯕꯁꯨ ꯌꯥꯎꯏ ꯑꯗꯨꯗꯒꯤ ꯑꯩꯈꯣꯏꯒꯤ ꯑꯗꯨꯝ ꯑꯅꯧ ꯑꯅꯧꯕ ꯃꯈꯜꯒꯤ ꯐꯥꯔꯃꯤꯡ ꯏꯁꯇꯥꯏꯜ ꯄꯥꯝꯕꯤ ꯊꯥꯕꯒꯤ ꯏꯁꯇꯥꯏꯜ ꯃꯈꯜ ꯃꯈꯜ ꯃꯌꯥ ꯑꯃ ꯊꯣꯛꯂꯛꯏꯗꯅ ꯑꯅꯧ ꯑꯅꯧꯕ ꯍꯦꯟꯅ ꯃꯍꯩ ꯃꯔꯣꯡ ꯄꯥꯟꯅꯕ ꯑꯗꯨꯗꯒꯤ ꯑꯄꯤꯛꯄ ꯖꯒꯥꯗ ꯀꯔꯝꯅ ꯍꯦꯟꯅ ꯃꯍꯩ ꯃꯔꯣꯡ ꯄꯨꯊꯣꯛꯀꯅꯤ ꯀꯥꯏꯅ ꯑꯗꯨꯝꯕ ꯑꯗꯨꯗꯒꯤ ꯍꯥꯏꯗꯤ ꯄꯥꯝꯕꯤ ꯊꯥꯕꯗ ꯂꯩꯕꯥꯛ ꯍꯥꯏꯗꯤ ꯖꯒꯥ ꯑꯃꯠꯇꯪꯗ ꯑꯗꯨꯝ ꯊꯥꯃꯤꯟꯅꯕ ꯌꯥꯕ ꯃꯣꯏꯁꯦ ꯍꯥꯏꯕꯗꯤ ꯅ꯭ꯌꯨꯇ꯭ꯔꯤꯟꯁ ꯂꯩꯕꯥꯛꯇꯒꯤ ꯐꯪꯕ ꯅ꯭ꯌꯨꯇ꯭ꯔꯦꯟꯁꯦ ꯁꯤꯒꯤꯗꯃꯛꯇ ꯃꯣꯏ ꯀꯝꯄꯤꯠ ꯇꯧꯅꯗꯕ ꯑꯃꯅ ꯑꯃ ꯍꯥꯠꯇꯣꯛꯅꯗꯕ ꯑꯗꯨꯒꯤ ꯃꯍꯨꯠꯇ ꯑꯃꯅ ꯑꯃ ꯑꯣꯏꯅ ꯃꯇꯦꯡ ꯄꯥꯡꯅꯕ ꯄꯥꯝꯕꯤ ꯃꯈꯜ ꯃꯈꯜ ꯀꯝꯕꯥꯏꯟꯅꯦꯁꯟꯁꯨ ꯂꯩꯗꯅ ꯑꯗꯨꯒꯨꯝꯕꯁꯨ ꯌꯦꯡꯕ ꯈꯣꯠꯄ ꯑꯗꯨꯃꯥꯏꯅ ꯏꯟꯇ꯭ꯔꯅꯦꯠꯇꯒꯤ ꯑꯌꯥꯝꯕꯅ ꯑꯗꯨꯃꯥꯏ ꯇꯧꯔ ꯌꯦꯡꯏ ꯑꯗꯨꯒ ꯑꯗꯨꯒꯤ ꯄꯥꯎꯇꯥꯛꯁꯤꯡꯁꯦ ꯂꯧꯏ ꯑꯗꯨꯒ ꯑꯩꯅ ꯄ꯭ꯔꯦꯛꯇꯤꯀꯦꯜ ꯑꯣꯏꯅ ꯁꯤꯖꯤꯟꯅꯩ ꯑꯗꯨꯃꯥꯏ ꯇꯧꯔꯒ